ꯃꯍꯩꯔꯣꯏꯁꯤꯡꯅ ꯐꯪꯕ ꯁ꯭ꯀꯣꯂꯥꯔꯁꯤꯞꯁꯤꯡ ꯂꯩ ꯁ꯭ꯀꯣꯂꯥꯔꯁꯤꯞꯁꯤꯡ ꯑꯗꯨꯗꯤ ꯄ꯭ꯔꯤ ꯃꯥꯏꯟ ꯃꯤꯅꯤ ꯗꯤꯄꯥꯔꯠꯃꯦꯟ ꯑꯣꯞ ꯃꯥꯏꯅꯣꯔꯤꯇꯤ ꯑꯦꯐꯦꯔꯁꯀꯤ ꯃꯈꯥꯗ ꯄ꯭ꯔꯤ ꯃꯦꯇ꯭ꯔꯤꯛꯀꯤ ꯄꯣꯁ ꯃꯦꯇ꯭ꯔꯤꯛ ꯁ꯭ꯀꯣꯔꯂꯥꯔꯁꯤꯞ ꯄ꯭ꯔꯤ ꯃꯦꯇ꯭ꯔꯤꯛ ꯁ꯭ꯀꯣꯂꯥꯔꯁꯤꯞ ꯑꯗꯒꯤ ꯍꯦ ꯃꯦꯔꯤꯠ ꯀꯝ ꯂꯤꯁ ꯑꯗꯒꯤ ꯅꯣꯔꯠ ꯏꯁꯀꯤ ꯗꯣꯅꯔꯁꯀꯤ ꯃꯈꯥꯗ ꯑꯗꯨꯒꯤꯁꯨ ꯑꯗꯨꯒꯤꯁꯨ ꯂꯩ ꯅ ꯅꯨꯄꯤꯁꯤꯡꯅ ꯅꯨꯄꯤꯒꯤ ꯃꯍꯩꯔꯣꯏꯁꯤꯡꯒꯤ ꯁ꯭ꯀꯨꯝ ꯁ꯭ꯀꯤꯝꯒꯤꯗꯤ ꯁ꯭ꯀꯤꯝ ꯂꯩꯕꯁꯤꯡꯗꯨꯗꯤ ꯒ ꯁꯤꯡꯒꯜ ꯆꯥꯏꯟ ꯒꯜ ꯁ꯭ꯀꯣꯂꯥꯔꯁꯤꯞ ꯑꯅ ꯂꯩꯔꯤꯁꯤꯅ ꯍꯥꯏꯗꯤ ꯅꯨꯄꯤ ꯏꯃꯨꯡꯗꯨꯗ ꯅꯨꯄꯤ ꯃꯇꯣꯝꯇ ꯑꯣꯏꯕ ꯑꯗꯨ ꯑꯗꯨꯒꯤ ꯁ꯭ꯀꯣꯂꯥꯔꯁꯤꯞ ꯑꯝ ꯊ ꯊꯥꯗ ꯂꯦ ꯆꯍꯤ ꯑꯃꯗ ꯑꯦꯅ꯭ꯋꯦꯟꯒꯤ ꯑꯣꯏꯅ ꯂꯤꯁꯤꯡ ꯇꯔꯥꯃꯉꯥ ꯄꯤꯕꯅꯤ ꯑꯗꯨ ꯃꯥꯒꯤ ꯏꯟꯀꯝꯁꯦ ꯋꯤꯟ ꯂꯦꯁ ꯗꯦꯟ ꯋꯥꯟ ꯂꯥꯛꯇꯒꯤ ꯇꯥꯒꯗꯕ ꯑꯗꯨꯒꯤ ꯏꯃꯨꯡꯗꯨꯗ ꯁꯤ ꯁꯤꯒꯤ ꯁ꯭ꯀꯣꯂꯥꯔꯁꯤꯞ ꯑꯁꯤ ꯐꯪꯏ